ꯍꯂꯣ ꯎꯝ ꯀꯅꯥ ꯑꯣꯏꯕꯤꯔꯕꯅꯣ ꯐꯣꯟ ꯇꯧꯖꯔꯛꯏꯁꯤꯕꯣ ꯑ ꯑꯗꯨ ꯀꯩ ꯃꯇꯥꯡꯒꯤ ꯑꯣꯏꯔꯕꯅꯣ ꯐꯣꯟ ꯇꯧꯕꯤꯔꯛꯏꯁꯤꯕꯣ ꯁꯦꯟꯗ꯭ꯔꯥ ꯌꯦꯡꯕ ꯂꯥꯛꯄꯤꯕ꯭ꯔꯣ ꯑꯣ ꯑꯣ ꯁꯦꯟꯗ꯭ꯔꯥ ꯌꯦꯡꯕ ꯂꯥꯛꯄꯤꯔꯤꯁꯤ ꯀꯩ ꯀꯥꯏꯋꯥꯏꯗ ꯂꯩꯒꯦ ꯃꯅꯤꯄꯨꯔꯒꯤ ꯀꯥꯏ ꯋꯥꯏ ꯃꯐꯝꯗ ꯂꯩꯕꯅꯣ